ꯍꯜꯂꯣ ꯑꯥ ꯍꯧꯖꯤꯛꯄꯨ ꯐꯔꯅꯤꯆꯔꯗꯨ ꯑꯗꯨꯝ ꯇꯧꯕꯤꯔꯤꯕ꯭ꯔꯣ ꯑꯩ ꯋꯥꯡꯈꯦꯝꯗꯒꯤꯅꯦ ꯍꯣꯏ ꯑꯗꯨ ꯑꯩ ꯍꯥꯟꯅ ꯍꯥꯟꯅꯁꯨ ꯂꯧꯈ꯭ꯔꯦ ꯑꯗꯨ ꯍꯧꯖꯤꯛꯁꯨ ꯁꯨꯕꯤꯔꯤꯕ꯭ꯔꯥꯕ ꯑꯣ ꯏꯆꯥ ꯅꯨꯄꯤ ꯑꯃꯇ ꯍꯣꯡꯒꯦ ꯇꯧꯕꯅꯤ ꯀꯌꯥꯒ ꯆꯠꯄꯤꯔꯤꯒꯦ ꯍꯧꯖꯤꯛꯁꯤꯕꯨ ꯁꯦꯠꯇ ꯑꯣ ꯕꯤ ꯑꯥꯏ ꯄꯤ ꯁꯣꯐꯥꯒꯥꯏꯗꯨꯁꯨ ꯌꯥꯎꯅ ꯑꯗꯨꯝ ꯇꯧꯒꯦ ꯇꯧꯕ ꯎ ꯒꯥꯏꯗꯤ ꯎ ꯒꯥꯏꯗꯤ ꯁꯤꯖꯟ ꯅꯥꯏꯕ ꯅꯠꯇ꯭ꯔꯣ ꯑꯣ ꯁꯤꯖꯟ ꯅꯥꯏꯗ꯭ꯔꯗꯤ ꯅꯨꯡꯉꯥꯏꯇꯦꯅ ꯇꯧꯕꯅꯤ ꯑꯗꯨ ꯑꯣ ꯍꯧꯖꯤꯛꯇꯤ ꯈꯤꯇꯪ ꯊꯦꯡꯉꯦ ꯍꯌꯦꯡꯒꯨꯝꯕ ꯆꯠꯊꯣꯔꯛꯄꯗ ꯀꯔꯤ ꯑꯀꯥꯏꯕ ꯂꯩꯒꯦ ꯑꯥ ꯍꯥꯟꯅꯁꯨ ꯃꯃꯥꯡꯗ ꯂꯧꯒꯤꯕꯅꯤ ꯄꯩꯁꯥꯗꯨ ꯈꯤꯇꯪ ꯌꯦꯡꯕꯤꯔꯣ ꯑꯥ ꯑꯗꯨ ꯑꯣ ꯃꯌꯥꯝꯅ ꯂꯧꯕꯗꯨꯗꯒꯤ ꯈꯩꯇꯪ ꯑꯥ ꯑꯣ ꯕꯤ ꯑꯥꯏ ꯄꯤ ꯁꯣꯐꯥꯒꯩꯗꯨ ꯃꯑꯣꯡ ꯈꯔ ꯇꯥꯅ ꯑꯥ ꯑꯣ ꯑꯇꯩ ꯑꯣꯏ ꯑꯣ ꯇꯤꯛꯇꯨꯁꯨ ꯀꯩꯅꯣ ꯁꯤꯝꯄꯜ ꯂꯩꯕ ꯅꯠꯇ꯭ꯔꯣ ꯑꯣ ꯁꯤꯝꯄꯜꯗꯨ ꯌꯦꯡꯉꯒ ꯇꯧꯔꯒꯦ ꯑꯣ ꯑꯗꯨꯗꯤ ꯍꯌꯦꯡ ꯂꯥꯛꯆꯔꯒꯦ